ꯑꯩꯒꯤ ꯍꯣꯕꯤ ꯍꯥꯏꯔꯒꯗꯤ ꯃꯔꯨ ꯒꯦꯝ ꯁꯥꯟꯅꯕ ꯑꯩꯅ ꯌꯨꯝꯗ ꯂꯩꯕ ꯑꯗ ꯑꯅꯝꯕ ꯃꯇꯝꯗ ꯒꯦꯝ ꯁꯥꯟꯅꯔꯒ ꯂꯩꯕ ꯑꯗꯒꯤ ꯒꯦꯝ ꯁꯥꯟꯅꯔꯒꯗꯤ ꯑꯩꯈꯣꯏꯗ ꯃꯥꯏꯟꯁꯦ ꯋꯥꯔꯒ ꯂꯩꯕꯗꯣ ꯒꯦꯝ ꯁꯥꯟꯅꯔꯒꯗꯤ ꯈꯔꯇꯪ ꯑꯣꯏꯔꯁꯨ ꯀꯥꯎꯊꯣꯛꯞ ꯉꯝꯃꯦ ꯑꯗꯨꯒ ꯑꯩꯅ ꯏꯟꯇꯔꯦꯁ ꯑꯣꯏꯕꯅ ꯑꯩꯒꯤ ꯒꯦꯝꯒꯨꯝ ꯐꯨꯠꯕꯣꯜꯒꯨꯝꯕ ꯀꯩꯒꯨꯝꯕ ꯁꯥꯟꯅꯕ ꯑꯗꯨꯒ ꯇꯣꯉꯥꯟꯅ ꯒꯦꯝ ꯍꯥꯏꯁꯦ ꯐꯣꯟꯗ ꯏꯟꯇꯔꯅꯦꯠꯀꯤ ꯃꯇꯦꯡꯅ ꯁꯥꯟꯅꯕ ꯒꯦꯝ ꯃꯌꯥꯝ ꯑꯃ ꯂꯩꯈ꯭ꯔꯦ ꯑꯗꯨꯒꯨꯝꯕꯗꯣ ꯁꯥꯟꯅꯔꯒ ꯑꯩꯈꯣꯏ ꯑꯋꯥꯕꯁꯨ ꯈꯔꯗꯤ ꯑꯗꯨꯝ ꯀꯥꯎꯇꯣꯛꯄ ꯉꯝꯃꯤ ꯑꯗꯨꯒ ꯑꯩꯈꯣꯏꯒꯤ ꯍꯛꯆꯥꯡꯒꯤ ꯑꯣꯏꯔꯒꯅ ꯑꯥꯎꯠꯁꯥꯏꯠꯇ ꯆꯠꯂꯒ ꯍꯥꯏꯗꯤ ꯐꯤꯜꯒꯨꯝꯕꯗ ꯇꯥꯔꯒ ꯕꯣꯜꯒꯨꯝꯕ ꯀ꯭ꯔꯤꯛꯀꯦꯠꯀꯨꯝꯕ ꯋꯥꯛꯀꯤꯡꯒꯨꯝꯕ ꯆꯦꯜꯂꯒ ꯑꯩꯈꯣꯏꯅ ꯑꯗꯨꯒꯨꯝꯕ ꯈꯔ ꯁꯥꯟꯅꯔꯒꯗꯤ ꯑꯗꯨꯃꯥꯏꯅ ꯏꯁꯥꯗ ꯈꯔ ꯐꯤꯖꯤꯀꯦꯜ ꯑꯣꯏꯕ ꯀꯌꯥ ꯑꯃꯁꯨ ꯐꯪꯕ ꯉꯝꯃꯤ